ꯑꯩꯍꯥꯛ ꯎꯍꯩ ꯋꯥꯍꯩ ꯑꯃꯗꯤ ꯄꯥꯝꯕꯤ ꯂꯩ ꯌꯥꯝꯅ ꯊꯥꯕ ꯄꯥꯝꯖꯩ ꯄꯥꯝꯕꯤꯗ ꯍꯥꯏꯔꯒꯅ ꯑꯩꯈꯣꯏꯒꯤ ꯃꯍꯧꯁꯥꯒꯤ ꯈꯜꯁꯨ ꯀꯥꯏꯗꯕ ꯍꯩꯅꯧꯒꯨꯝꯕ ꯑꯗꯨꯒ ꯅꯥꯁꯤꯛ ꯄꯥꯝꯕꯤꯒꯨꯝꯕ ꯁꯤꯒꯨꯝꯕꯁꯤꯡ ꯑꯁꯦ ꯑꯩꯈꯣꯏꯒꯤ ꯊꯣꯡꯒꯥꯜꯒꯤ ꯑꯀꯣꯏꯕꯁꯤꯡꯗ ꯊꯥꯕ ꯌꯥꯝ ꯄꯥꯝꯖꯩ ꯑꯃꯗꯤ ꯑꯩꯈꯣꯏꯒꯤꯁꯨ ꯍꯧꯖꯤꯛ ꯍꯧꯖꯤꯛ ꯑꯩꯈꯣꯏꯒꯤ ꯌꯨꯝꯗꯁꯨ ꯅꯥꯁꯤꯛ ꯄꯥꯝꯕꯤ ꯑꯃꯗꯤ ꯖꯥꯝ ꯄꯥꯝꯕꯤ ꯁꯤꯒꯨꯝꯕꯁꯤꯡ ꯑꯁꯤꯅ ꯍꯧꯕꯁꯤꯅ ꯑꯩꯈꯣꯏꯅ ꯆꯠꯂꯤꯕ ꯃꯤꯗꯁꯨ ꯎꯔꯨꯝ ꯐꯪꯍꯜꯂꯤ ꯑꯗꯨꯗꯨꯒ ꯅꯨꯡꯁꯤꯠ ꯅꯨꯡꯁꯥ ꯑꯃꯗꯤ ꯃꯍꯧꯁꯥꯒꯤ ꯈꯜꯗꯁꯨ ꯀꯥꯏꯗꯕ ꯁꯤꯒꯨꯝꯕꯁꯤꯡ ꯑꯁꯦ ꯌꯥꯝꯅ ꯄꯥꯝꯖꯩ ꯑꯗꯨꯒ ꯂꯩꯗ ꯍꯥꯏꯔꯒꯅ ꯔꯣꯁ ꯀꯨꯝꯕ ꯑꯃꯗꯤ ꯀꯕꯣꯛꯂꯩ ꯁꯤꯒꯨꯝꯕꯁꯤꯡ ꯑꯁꯦ ꯌꯥꯝꯅ ꯄꯥꯝꯖꯩ ꯎꯍꯩ ꯋꯥꯍꯩꯁꯤꯡꯗ ꯍꯥꯏꯔꯒꯅ ꯆꯝꯄ꯭ꯔꯥ ꯀꯣꯝꯂꯥ ꯍꯩꯀ꯭ꯔꯨ ꯁꯤꯒꯨꯝꯕꯁꯤꯡꯁꯦ ꯌꯥꯝꯅ ꯄꯥꯝꯖꯩ ꯌꯨꯝꯗꯁꯨ ꯑꯩꯈꯣꯏ ꯍꯧꯖꯤꯛ ꯍꯩꯅꯧ ꯍꯧꯔꯤ ꯑꯗꯨꯒ ꯀꯣꯝꯂꯥ ꯄꯝꯄ꯭ꯔꯥ ꯍꯧꯔꯤ ꯆꯝꯄ꯭ꯔꯥ ꯑꯁꯤꯅ ꯃꯤꯑꯣꯏꯕꯗ ꯌꯥꯝꯅ ꯀꯥꯟꯅꯍꯜꯂꯤ ꯑꯩꯈꯣꯏꯒꯤ ꯆꯥꯕ ꯇꯨꯝꯗꯕꯗ ꯑꯩꯈꯣꯏꯅ ꯆꯥꯛ ꯆꯥꯕ ꯃꯇꯝꯗ ꯁꯥ ꯉꯥ ꯆꯥꯔꯨꯕ ꯃꯇꯝꯗꯁꯨ ꯆꯝꯄ꯭ꯔꯥꯁꯦ ꯈꯔ ꯑꯗꯨꯝ ꯁꯨꯝꯃꯒ ꯆꯥꯕꯤꯕ ꯅꯠꯇ꯭ꯔꯒ ꯆꯥꯛ ꯆꯥꯕ ꯂꯣꯏꯔꯕ ꯃꯇꯨꯡꯗ ꯆꯥꯕ ꯑꯁꯤꯅ ꯑꯩꯈꯣꯏꯒꯤ ꯊꯥꯎꯔꯦꯛ ꯀꯩꯀꯩꯁꯤꯡꯁꯤꯗꯁꯨ ꯌꯥꯝꯅ ꯀꯥꯟꯅꯍꯜꯂꯤ ꯑꯗꯨꯅ ꯍꯩꯀ꯭ꯔꯨ ꯍꯩꯀ꯭ꯔꯨ ꯊꯥꯕꯁꯨ ꯌꯥꯝꯅ ꯄꯥꯝꯖꯩ ꯍꯩꯀ꯭ꯔꯨ ꯑꯁꯤꯅ ꯃꯤꯑꯣꯏꯕꯁꯤꯗ ꯌꯥꯝꯅ ꯀꯥꯟꯅꯍꯜꯂꯤ ꯅꯨꯡꯇꯤ ꯈꯨꯗꯤꯡꯒꯤ ꯀꯥꯟꯅꯕꯅ ꯃꯔꯝ ꯑꯣꯏꯔꯒ ꯅꯨꯃꯤꯠ ꯈꯨꯗꯤꯡꯒꯤ ꯍꯩꯀ꯭ꯔꯨ ꯑꯃꯃꯝ ꯆꯥꯎ ꯑꯅ ꯍꯥꯏꯅꯔꯤꯕꯗꯨꯅꯤ ꯑꯗꯨꯅ ꯁꯤꯒꯨꯝꯕꯁꯤꯡ ꯑꯁꯦ ꯃꯅꯥ ꯃꯁꯤꯡꯗꯅ ꯑꯩꯈꯣꯏꯒꯤ ꯀꯣꯕꯤ ꯍꯪꯒꯥꯝ ꯍꯋꯥꯏꯒꯨꯝꯕꯁꯦ ꯊꯥꯕꯁꯨ ꯌꯥꯝꯅ ꯄꯥꯝꯖꯩ ꯌꯨꯝꯗꯁꯨ ꯍꯧꯖꯤꯛ ꯍꯧꯖꯤꯛ ꯍꯪꯒꯥꯝ ꯀꯣꯕꯤ ꯍꯋꯥꯏ ꯃꯇꯝ ꯃꯇꯝꯒꯤ ꯌꯦꯟꯁꯥꯡ ꯑꯁꯤꯅ ꯑꯩꯈꯣꯏꯅ ꯆꯝꯐꯨꯠꯀꯨꯝꯕ ꯆꯥꯕ ꯃꯇꯝꯗ ꯌꯥꯝꯅ ꯄꯥꯝꯖꯕꯅ ꯃꯔꯝ ꯑꯣꯏꯔꯒ ꯋꯥꯠꯇꯅꯕ ꯊꯥꯖꯟꯖꯔꯤ